ꯑꯩꯗꯤ ꯑꯩꯈꯣꯏꯒꯤ ꯑꯍꯜ ꯑꯣꯏꯔꯕꯅꯤꯅ ꯆꯠꯊꯣꯛ ꯆꯠꯁꯤꯟꯁꯨ ꯈꯔ ꯈꯨꯗꯣꯡ ꯆꯥꯗ꯭ꯔꯕꯅꯤꯅ ꯌꯨꯝꯗ ꯑꯌꯥꯝꯕ ꯐꯝꯗꯅ ꯇꯤ ꯚꯤꯒꯨꯝꯕ ꯔꯦꯗꯤꯌꯣꯒꯨꯝꯕ ꯌꯦꯡꯗꯅ ꯇꯥꯗꯅ ꯑꯗꯨꯝ ꯃꯇꯝꯁꯤ ꯂꯦꯜꯂꯦ ꯑꯗꯨꯅ ꯑꯩꯒꯤ ꯃꯣꯠꯇꯗꯤ ꯑꯩꯈꯣꯏꯒꯤ ꯄꯥꯎꯁꯦ ꯔꯦꯗꯤꯌꯣꯒꯤ ꯇꯤ ꯚꯤꯒꯤ ꯄꯥꯎꯁꯤ ꯅꯣꯡꯃꯗ ꯑꯩꯈꯣꯏꯒꯤ ꯑꯅꯤꯔꯛꯀꯤ ꯑꯩ ꯑꯗꯨꯝ ꯇꯥꯖꯔꯦ ꯃꯔꯝꯗꯤ ꯑꯩꯈꯣꯏ ꯍꯧꯖꯤꯛ ꯄ꯭ꯔꯤꯊꯤꯕꯤꯁꯤꯗ ꯊꯣꯛꯏ ꯊꯣꯛꯏꯕ ꯃꯅꯤꯄꯨꯔꯗ ꯊꯣꯛꯏ ꯊꯣꯛꯏꯕ ꯇꯧꯔꯤꯕ ꯃꯌꯥꯝꯁꯤ ꯃꯅꯤꯄꯨꯔ ꯄꯥꯎꯁꯤ ꯇꯥꯔꯒ ꯑꯣ ꯃꯁꯤ ꯍꯧꯖꯤꯛꯁꯤ ꯑꯁꯨꯃꯥꯏꯅ ꯑꯁꯨꯝꯕ ꯀꯟꯗꯤꯁꯟꯗ ꯑꯁꯨꯝꯕ ꯐꯤꯕꯝꯗ ꯑꯣ ꯖꯥꯒꯥꯗꯨꯗ ꯑꯗꯨꯃꯥꯏ ꯊꯣꯛꯄ ꯑꯗꯨꯃꯥꯏ ꯊꯣꯛꯑꯕꯣꯔꯦ ꯍꯥꯏꯕꯅ ꯆꯤꯡꯕ ꯑꯁꯨꯝꯕ ꯀꯌꯥꯁꯤ ꯑꯩ ꯄꯥꯎꯗꯒꯤ ꯑꯗꯨꯝ ꯈꯪ ꯉꯝꯃꯤ ꯑꯗꯨꯅ ꯑꯩꯗꯤ ꯔꯦꯗꯤꯌꯣꯗ ꯇꯤ ꯚꯤꯗ ꯃꯔꯨ ꯑꯣꯏꯅ ꯑꯩ ꯄꯥꯎꯁꯤ ꯊꯣꯏꯗꯣꯛꯅ ꯄꯥꯝꯖꯩ ꯑꯩ ꯊꯣꯏꯗꯣꯛꯅ ꯄꯥꯎꯁꯤ ꯇꯥꯖꯅꯤꯡꯉꯤ ꯑꯗꯨꯅ ꯄꯥꯎꯁꯤ ꯍꯦꯛ ꯂꯥꯛꯀꯗꯣꯔꯦ ꯍꯥꯏꯔꯗꯤ ꯇꯔꯦꯠ ꯃꯈꯥꯏ ꯅꯠꯇ꯭ꯔꯒ ꯑꯌꯨꯛꯀꯤꯁꯨ ꯇꯔꯦꯠ ꯃꯈꯥꯏ ꯅꯨꯡꯗꯥꯡꯁꯨ ꯇꯔꯦꯠ ꯃꯈꯥꯏ ꯄꯥꯎꯁꯤ ꯂꯥꯛꯇꯣꯔꯦ ꯍꯥꯏꯔꯗꯤ ꯑꯩ ꯅꯥꯟꯊꯣꯛꯇꯅꯕ ꯑꯗꯨꯝ ꯐꯃꯗꯨꯅ ꯉꯥꯏꯖꯔꯒ ꯑꯩ ꯄꯥꯎꯁꯤ ꯑꯗꯨꯝ ꯇꯥꯖꯩ ꯄꯥꯎꯁꯤ ꯂꯣꯏꯔꯒ ꯑꯩꯈꯣꯏ ꯂꯤꯂꯥ ꯄꯂꯥ ꯑꯃ ꯑꯃ ꯑꯗꯨꯝ ꯌꯦꯡꯉꯤ ꯑꯗꯨꯕꯨ ꯑꯩ ꯂꯤꯂꯥ ꯄꯂꯥ ꯌꯦꯡꯕꯗꯒꯤꯗꯤ ꯄꯥꯎꯁꯤ ꯇꯥꯕꯅ ꯍꯦꯟꯅ ꯑꯩꯒꯤ ꯃꯣꯠꯇꯗꯤ ꯄꯥꯝꯖꯩ ꯑꯗꯨꯅ ꯌꯥꯔꯤ ꯃꯈꯩ ꯄꯥꯎ ꯍꯦꯛ ꯂꯥꯛꯄ ꯈꯨꯗꯤꯡꯁꯦ ꯑꯩ ꯅꯥꯟꯊꯣꯛꯇꯅꯕ ꯍꯣꯠꯅꯩ ꯄꯥꯎꯁꯦ ꯑꯗꯨꯝ ꯇꯥꯖꯩ ꯑꯗꯨꯅ ꯇꯤ ꯚꯤꯒꯤ ꯄꯥꯎ ꯂꯥꯛꯇꯣꯔꯦ ꯍꯥꯏꯔꯒꯗꯤ ꯑꯩ ꯑꯦ ꯑꯩ ꯀꯔꯤꯒꯨꯝꯕ ꯑꯃ ꯃꯌꯥꯝ ꯈꯔ ꯄꯨꯟ ꯂꯩꯔꯝꯃꯁꯨ ꯑꯩ ꯄꯥꯎ ꯇꯥꯔꯨꯒꯤꯒꯦ ꯍꯥꯏꯔꯗꯅ ꯑꯩ ꯌꯨꯝꯗ ꯍꯟꯖꯟꯂꯒ ꯑꯩ ꯄꯥꯎ ꯑꯗꯨꯝ ꯇꯥꯖꯩ ꯄꯥꯎꯅ ꯍꯦꯟꯅ ꯑꯩ ꯊꯥꯋꯥꯏ ꯇꯥꯖꯩꯑꯅ ꯑꯩ ꯑꯁꯨꯃꯥꯏꯅ ꯊꯝꯖꯅꯤꯡꯏ